ꯍꯦꯜꯂꯣ ꯑꯥ ꯃꯥꯟꯅꯦ ꯇꯅꯨꯖꯥ ꯅꯠꯇ꯭ꯔꯣ ꯆꯥꯛꯁꯤ ꯆꯥꯗ꯭ꯔꯤ ꯑꯩꯁꯨꯝ ꯅꯨꯡꯁꯥ ꯌꯥꯏꯔꯝꯕꯅꯤ ꯅꯪꯗꯤ ꯀꯩꯗꯧꯔꯤꯒꯦ ꯑꯁ ꯍꯥꯡꯉꯕꯅꯤ ꯑꯗꯨꯝ ꯍꯥꯡꯉꯥꯕꯅꯤ

ꯀꯔꯤ ꯀꯔꯤ ꯍꯣꯠꯅꯔꯤꯒꯦꯁꯦ ꯑꯩ ꯍꯧꯖꯤꯛ ꯀꯔꯤꯝ ꯍꯣꯠꯅꯗꯦ ꯀꯔꯤ ꯇꯧꯁꯤꯒꯦꯅ ꯈꯜꯂꯤꯕꯅꯤ ꯍꯣꯏ ꯑꯉꯥꯡ ꯇꯨꯏꯁꯟ ꯇꯧꯕꯕꯨꯗꯤ ꯌꯥꯏ ꯑꯗꯨ ꯈꯪꯗꯦꯅꯦ ꯑꯩꯁꯤ ꯁꯨꯝ ꯑꯣ ꯑꯗꯨ ꯊꯥꯖꯟꯕꯒꯤ ꯀꯔꯤ ꯀꯔꯤ ꯆꯪꯕꯖꯥꯠꯅꯣ ꯅꯪ ꯈꯪꯕ꯭ꯔꯥ ꯑꯗꯨ ꯗꯣꯀꯨꯃꯦꯟ

ꯑꯣ ꯑꯗꯣ ꯎꯝ ꯑꯩꯈꯣꯏ ꯏꯪꯈꯣꯜ ꯑꯍꯥꯡꯕꯗꯨꯗ

ꯍꯣꯏ ꯑꯗꯨ ꯌꯨꯔꯦꯀꯥꯒꯤꯗꯣ ꯏꯕꯥꯅꯤ ꯈꯔꯥ ꯑꯝꯇ ꯇꯧꯃꯤꯟꯅꯔꯁꯦ

ꯍꯣꯏ ꯑꯩꯁꯨ ꯇꯨꯏꯁꯟ ꯁꯦꯟꯇꯔꯒꯨꯝꯕ ꯑꯃ ꯍꯥꯡꯕꯗꯤ ꯁꯨꯝ ꯄꯥꯝꯕ ꯑꯗꯣ ꯏꯊꯟꯇ ꯇꯧꯐꯝ ꯈꯪꯗꯗꯅ ꯀꯣꯆꯤꯡ ꯁꯦꯟꯇꯔꯒꯨꯝꯕ ꯑꯃ ꯍꯥꯡꯕꯗꯤ ꯁꯨꯝ ꯄꯥꯝꯖꯕ ꯍꯥꯏꯇꯥꯔꯦ ꯑꯗꯨ ꯑꯩꯁꯨ ꯏꯇꯣꯝꯇ ꯈꯟꯕꯗ ꯃꯊꯥ ꯁꯥ ꯂꯩꯔꯕꯅꯤ ꯅꯪ ꯐꯣꯟ ꯇꯧꯔꯛꯄꯁꯦ ꯃꯊꯪ ꯁꯟꯗꯦꯗ ꯄꯨꯜꯂꯁꯤ ꯄꯨꯟꯕꯁꯦ ꯅꯣꯏꯗꯅ ꯈ꯭ꯔꯥ ꯅꯨꯡꯉꯥꯏꯗꯧ ꯃꯥꯜꯂꯦ ꯍꯥꯏꯗꯤ ꯍꯣꯏ ꯑꯩ ꯍꯣ ꯍꯣ ꯑꯗꯨ

ꯀꯥꯎꯔꯣꯏꯍꯦ

ꯃꯟꯗꯦ ꯅꯨꯃꯤꯠꯀꯤ ꯍꯣꯏ ꯃꯟꯗꯦꯁꯦ ꯑꯩ ꯊꯕꯛ ꯍꯣ ꯍꯣꯏ ꯍꯣꯏ ꯍꯣꯏ ꯍꯣ ꯍꯣꯏ ꯊꯝꯃꯒꯦ ꯊꯝꯃꯒꯦ